ꯍꯜꯂꯣ ꯑꯣ ꯑꯣ ꯑꯣꯍ ꯅꯍꯥꯟ ꯀꯩꯅꯣꯗꯨꯔꯣ ꯑꯦꯛꯁꯤꯗꯦꯟ ꯊꯣꯛꯄꯗꯒꯤ ꯀꯦꯖ꯭ꯋꯦꯂꯤꯇꯤꯗ ꯉꯍꯥꯛ ꯂꯩꯔꯝꯃꯒ ꯃꯦꯗꯤꯁꯤꯟ ꯋꯥꯔ꯭ꯗꯇ ꯂꯩꯈꯤꯕꯗꯣ ꯑꯣ ꯑꯣ ꯑꯣ ꯐꯕꯅꯤ ꯐꯕꯅꯤ ꯑꯗ ꯃꯔꯨ ꯑꯣꯏꯅ ꯅꯍꯥꯟꯒꯤ ꯑꯩꯈꯣꯏ ꯗꯣꯛꯇꯔꯅ ꯏꯔꯝꯕ ꯃꯈꯨꯝ ꯑꯁꯪꯕꯅ ꯄꯥꯟꯕ ꯀꯩꯅꯣꯗꯣ ꯕꯤꯇꯥꯃꯤꯟꯗꯣ ꯑꯗꯨꯃ ꯊꯥ ꯑꯅꯤ ꯑꯗꯨꯝ ꯂꯦꯞꯇꯅ ꯆꯥꯒꯗꯧꯅꯤꯀꯣ ꯑꯗꯨꯒ ꯍꯧꯖꯤꯛꯀꯤ ꯈ꯭ꯋꯥꯡꯗ ꯌꯩꯁꯤꯟꯈꯤꯕꯅꯤꯅ ꯌꯥꯝꯅ ꯑꯔꯨꯝ ꯑꯌꯥꯛ ꯊꯥꯡꯕ ꯑꯗꯨꯒꯗꯣ ꯑꯗꯨꯒ ꯀꯩ ꯍꯥꯏꯅꯤ ꯆꯠꯊꯣꯛ ꯆꯠꯁꯤꯟꯁꯦ ꯃꯇꯝ ꯈꯔꯗꯤ ꯁꯨꯝ ꯌꯥꯔꯒꯗꯤ ꯋꯥꯔꯁꯨ ꯋꯥꯅ ꯐꯃꯨꯡꯗ ꯂꯩꯕꯅ ꯐꯒꯅꯤ ꯊꯨꯅ ꯐꯒꯠꯄ ꯍꯥꯏꯕꯁꯦ ꯍꯧꯖꯤꯛꯀꯤ ꯍꯥꯏꯔꯤꯕꯁꯤꯡꯗꯣ ꯑꯗꯨꯃꯛ ꯇꯧꯒꯗꯧꯕꯅꯦ ꯑꯗꯨꯒ ꯍꯣꯏ ꯏꯟꯖꯦꯛꯁꯟ ꯑꯃꯒꯕꯨꯗꯤ ꯀꯥꯞꯁꯤꯀꯣ ꯑꯗꯣ ꯃꯗꯨ ꯀꯥꯞꯁꯤꯜꯂꯨꯔꯒ ꯌꯥꯝꯅ ꯉꯁꯥꯏꯒꯤ ꯃꯥꯒꯤ ꯁꯥꯏꯠ ꯏꯐꯦꯛ ꯈꯔꯁꯨ ꯂꯩꯒꯗꯧꯕ ꯑꯣꯏꯕ ꯑꯗꯨꯅ ꯋꯥꯔꯁꯨ ꯋꯥꯅ ꯍꯤꯗꯥꯛꯁꯤꯡꯗꯣ ꯆꯥꯔꯒ ꯃꯇꯝꯗꯣ ꯉꯥꯏꯕꯅ ꯐꯒꯗ꯭ꯔꯥ ꯁꯤꯅꯤ ꯑꯣ ꯑꯗꯣ ꯀꯣꯛꯆꯤꯛꯄꯁꯦ ꯀꯩꯅꯣꯔꯥ ꯅꯨꯃꯤꯗꯥꯡꯒꯨꯝꯕ ꯇꯨꯃꯝꯗꯥꯏꯒꯨꯝꯕꯗꯒ ꯆꯤꯛꯄ꯭ꯔꯥ ꯅꯠꯇ꯭ꯔꯒ ꯀꯃꯥꯏ ꯀꯃꯥꯏ ꯇꯧꯋꯤ ꯇꯣꯏꯅ ꯆꯤꯛꯄ꯭ꯔꯥ ꯑꯣ ꯑꯣ ꯑꯗꯨꯗꯤ ꯑꯩ ꯂꯥꯛꯆꯒꯦ ꯑꯗꯨꯒ ꯕꯤ ꯄꯤ ꯑꯃꯨꯛꯇꯪ ꯆꯦꯛ ꯇꯧꯗꯕ ꯌꯥꯔꯔꯣꯏ ꯑꯗꯨꯃꯥꯏꯅ ꯑꯗꯨꯒ ꯌꯦꯡꯁꯦ ꯑꯗꯨꯒ ꯃꯈꯥ ꯊꯥꯕ ꯀꯔꯤ ꯇ꯭ꯔꯤꯠꯃꯦꯟ ꯇꯧꯁꯤꯒꯦ ꯍꯥꯏꯕꯗꯣ ꯑꯃꯨꯛ ꯂꯦꯄꯛꯀꯗꯕꯅꯤ ꯍꯥꯏꯕꯤꯌꯨ ꯍꯥꯏꯕꯤꯌꯨ ꯑꯧ ꯗꯣꯛꯇꯔ ꯁꯥꯍꯦꯕꯁꯦ ꯉꯁꯤꯁꯦ ꯃꯥꯒꯤ ꯅꯨꯃꯤꯠ ꯇꯥꯗꯕ ꯍꯥꯏꯇꯥꯔꯦ ꯃꯥ ꯊ꯭ꯔꯁꯗꯦꯒ ꯁꯦꯇꯔꯗꯦꯒ ꯂꯩꯕꯅꯦꯕꯀꯣ ꯑꯗꯣ ꯑꯗꯣꯝꯒꯤ ꯃꯥ ꯂꯥꯛꯄ ꯃꯇꯝꯗ ꯑꯗꯨꯝ ꯎꯅꯕꯩ ꯈꯨꯗꯣꯡ ꯆꯥꯕ ꯂꯩꯒꯅꯤ ꯑꯣ ꯔꯤꯖꯜ ꯔꯤ ꯔꯤꯄꯣꯔ꯭ꯠꯇꯣ ꯑꯩꯈꯣꯏ ꯑꯉꯥꯡꯁꯤꯡꯅ ꯑꯗꯨꯝ ꯄꯨꯔꯛꯑꯅꯤꯌꯦ ꯀꯩꯅꯣꯗ ꯕꯕꯤꯅꯥꯗ ꯇꯧꯕꯅꯤ ꯑꯗꯣ ꯂꯥꯛꯑꯒ ꯑꯗꯨꯝ ꯍꯥꯏꯖꯔꯛꯀꯦ ꯑꯗꯣ ꯃꯃꯥꯡꯒꯤ ꯂꯧꯈꯤꯕ ꯑꯦꯛꯁꯔꯦꯒ ꯑꯦꯝ ꯑꯥꯔ ꯑꯥꯏꯒꯤꯒꯗꯤ ꯑꯩ ꯍꯥꯟꯅ ꯄꯤꯖꯈ꯭ꯔꯦꯗꯅ ꯑꯗꯨꯒ ꯁꯤ ꯇꯤ ꯁ꯭ꯀꯦꯟꯁꯨ ꯑꯗꯨꯝ ꯂꯥꯛꯀꯅꯤ ꯅꯨꯃꯤꯠ ꯅꯤꯅꯤꯗꯪ ꯉꯥꯏꯕꯤꯌꯨ ꯃꯇꯝ ꯑꯥ ꯃꯇꯝꯁꯦ ꯅꯨꯃꯤꯠ ꯇꯔꯥꯅꯤꯒꯤ ꯃꯇꯨꯡꯗ ꯑꯣꯏꯅ ꯋꯥꯗꯣ ꯃꯗꯨ ꯃꯇꯥꯡꯗꯣ ꯈꯟꯅꯁꯤ ꯍꯧꯖꯤꯛꯀꯤꯗꯤ ꯍꯛꯆꯥꯡꯗꯤ ꯐꯗ꯭ꯔꯤꯕꯅꯤꯅ ꯃꯗꯨꯃꯗꯤ ꯑꯩꯈꯣꯏꯅꯁꯨ ꯄꯥꯝꯗꯕ ꯍꯥꯏꯇꯥꯔꯦ ꯑꯣ ꯑꯗꯨꯗꯤ ꯍꯥꯏꯕꯤꯌꯨ ꯍꯥꯏꯕꯤꯌꯨ ꯍꯣ ꯍꯣꯏ ꯍꯣꯏ ꯍꯧꯖꯤꯛꯇꯤ ꯃꯍꯤ ꯃꯅꯥꯏꯅ ꯈꯔ ꯍꯦꯟꯅ ꯑꯗꯨꯃꯛ ꯆꯥꯁꯦ ꯑꯗꯣ ꯑꯩꯁꯦ ꯈꯤꯇꯪ ꯀꯩꯅꯣ ꯇꯧꯔꯦ ꯃꯤ ꯈꯔꯁꯨ ꯂꯥꯛꯑꯦ ꯑꯗꯣ ꯑꯃꯨꯛ ꯊꯝꯖꯔꯒꯦꯀꯣ